ꯃꯄꯨꯡ ꯑꯣꯏꯅ ꯏꯔꯣꯏꯕꯅ ꯍꯛꯆꯥꯡꯗ ꯄꯤꯕ ꯀꯥꯟꯅꯕ ꯁꯤꯡꯗꯤ ꯍꯛꯆꯥꯡꯒꯤ ꯃꯁꯜꯁꯤꯡꯕꯨ ꯔꯤꯂꯦꯛꯁ ꯇꯧꯕꯇ ꯅꯠꯇꯅ ꯃꯁꯜꯁꯤꯡꯕꯨ ꯍꯦꯟꯅ ꯃꯊꯧ ꯄꯥꯡꯊꯣꯛꯍꯜꯂꯤ ꯑꯗꯨꯒ ꯁꯣꯔ ꯐꯥꯖꯤꯟꯕ ꯃꯇꯨꯡ ꯍꯣꯟꯗꯣꯛꯄꯗ ꯂꯪꯁꯇ ꯍꯦꯟꯅ ꯏꯔꯣꯏꯕꯅ ꯍꯦꯟꯅ ꯃꯄꯥ ꯁꯣꯔꯒꯤ ꯏꯆꯦꯜꯗ ꯍꯦꯟꯅ ꯃꯊꯧ ꯇꯧꯍꯜꯂꯤ